ꯍꯜꯂꯣ ꯁꯤꯁꯦ ꯇꯨꯔꯤꯁ ꯒꯥꯏꯗ ꯑꯣꯏꯕꯤꯔꯕꯣ ꯑꯩꯁꯦ ꯃꯅꯤꯄꯨꯔꯗ ꯅꯨꯃꯤꯠ ꯇꯔꯥꯅꯤꯒꯨꯝꯕ ꯀꯣꯏꯕ ꯀꯣꯏꯕ ꯂꯥꯛꯄꯅꯦꯕ ꯑꯗꯨ ꯖꯄꯥꯟꯅꯤꯁ ꯋꯥꯔ ꯃꯦꯃꯣꯔꯦꯜꯁꯨ ꯑꯃꯨꯔꯛ ꯗꯤꯇꯦꯜꯁ ꯑꯣꯏꯅ ꯍꯥꯏꯕꯤꯔꯛꯑꯣꯅꯦ ꯎꯝ ꯍꯣꯏ ꯑꯗꯨ ꯁꯦꯇꯔꯗꯦꯒꯨꯝꯕꯗꯗꯤ ꯁꯦꯇꯔꯗꯦ ꯁꯟꯗꯦꯗꯗꯤ ꯑꯗꯨꯝ ꯍꯥꯡꯕ꯭ꯔꯥ ꯑꯗꯨꯗꯁꯨ ꯍꯣ ꯍꯣꯏ ꯍꯣꯏ ꯍꯣꯏ ꯍꯣꯏ ꯌꯥꯝ ꯅꯨꯡꯉꯥꯏꯔꯦ ꯍꯣꯏ ꯍꯣꯏ ꯍꯣꯏ